ꯍꯂꯣ ꯑꯦꯃꯣꯝ ꯔꯦꯁꯇꯨꯔꯦꯟ ꯑꯣꯏꯕꯤꯔꯕ꯭ꯔꯥ ꯑꯩꯅ ꯉꯁꯥꯏ ꯑꯥꯏꯇꯦꯝ ꯈꯔ ꯑꯣꯔꯗꯔ ꯇꯧꯈꯤꯕꯗꯨ ꯃꯣꯃꯣ ꯄ꯭ꯂꯦꯠ ꯑꯅꯤ ꯆꯤꯛꯀꯟ ꯆꯧ ꯄ꯭ꯂꯦꯠ ꯑꯅꯤ ꯆꯤꯛꯀꯜ ꯂꯣꯂꯤꯄꯣꯞ ꯄ꯭ꯂꯦꯠ ꯑꯃ ꯑꯗꯨ ꯀꯩꯅꯣ ꯃꯐꯝꯗꯣ ꯈꯔ ꯗꯤꯂꯤꯚꯔꯤ ꯇꯧꯐꯝꯗꯣ ꯈꯔ ꯀꯟꯐꯤꯌꯨꯁ ꯂꯩ ꯍꯥꯏꯅ ꯍꯥꯏꯈꯤꯕꯅꯤ ꯑꯗꯣ ꯑꯩ ꯃꯐꯝꯗꯣ ꯗꯥꯏꯔꯦꯛ ꯀꯩꯅꯣ ꯂꯣꯀꯦꯁꯟ ꯇꯦꯛ ꯇꯧꯔꯒ ꯋꯥꯆꯞ ꯅꯝꯕꯔꯗꯨꯗ ꯅꯣꯏꯒꯤ ꯊꯥꯈꯔꯕꯅꯤ ꯑꯗꯨꯗ ꯍꯣꯔꯦꯟ ꯃꯇꯝ ꯆꯥꯅ ꯗꯤꯂꯤꯚꯔꯤ ꯇꯧꯕꯤꯔꯀꯑꯣ ꯃꯐꯝꯗꯣ ꯀꯛꯆꯤꯡ ꯂꯝꯗꯣꯡ ꯍꯥꯏꯕꯅꯦ